ꯂꯨꯍꯣꯡꯕ ꯆꯠꯅꯕꯤꯁꯦ ꯑꯩꯈꯣꯏꯅ ꯑꯉꯥꯡ ꯑꯣꯏꯔꯤꯉꯩꯗ ꯌꯨꯝꯗ ꯂꯩꯔꯤꯉꯩꯗ ꯏꯕꯨꯡꯁꯤꯡ ꯂꯨꯍꯣꯡꯕ ꯃꯇꯝꯗ ꯃꯣꯏꯁꯦ ꯅꯨꯄꯤ ꯃꯌꯨꯝꯗ ꯑꯩꯈꯣꯏꯒꯤ ꯅꯨꯄꯥ ꯃꯌꯨꯝꯗꯒꯤ ꯍꯩꯖꯤꯡ ꯈꯔꯥꯏ ꯄꯨꯕꯒꯤ ꯑꯗꯒꯤ ꯏꯍꯥꯟ ꯍꯥꯟꯕꯗ ꯑꯩꯈꯣꯏ ꯃꯥꯡꯒꯣꯜ ꯀꯥꯕ ꯍꯥꯏꯗꯅ ꯅꯨꯄꯤ ꯃꯌꯨꯝꯗ ꯍꯥꯏꯖꯕ ꯆꯠꯄꯒꯤ ꯆꯠꯅꯕꯤ ꯑꯃ ꯑꯗꯨꯝ ꯂꯩ ꯑꯗꯣ ꯆꯠꯅꯕꯤꯗꯨ ꯂꯣꯏꯔꯕ ꯃꯇꯨꯡꯗ ꯍꯩꯖꯤꯡ ꯈꯔꯥꯏ ꯍꯥꯏꯗꯅ ꯑꯆꯥ ꯑꯊꯛ ꯃꯌꯥꯝ ꯄꯨꯔꯒ ꯅꯨꯄꯤꯗꯨꯒꯤ ꯌꯨꯝꯗ ꯉꯁꯤ ꯍꯥꯏꯕ ꯅꯨꯃꯤꯠꯇꯒꯤ ꯅꯨꯄꯤꯗꯣ ꯑꯩꯈꯣꯏꯒꯤ ꯁꯥꯒꯩꯗ ꯇꯤꯜꯂꯔꯗꯧꯅꯤ ꯍꯥꯏꯕꯒꯤ ꯄꯨꯖꯥ ꯂꯥꯡꯖ ꯍꯥꯏꯕ ꯇꯥꯔꯦ ꯃꯣꯏꯔꯣꯝꯒꯤ ꯑꯄꯣꯛꯄ ꯑꯗꯒꯤ ꯃꯈꯣꯏꯒꯤ ꯂꯥꯏ ꯈꯨꯔꯨꯝꯂꯅꯤ ꯑꯩꯈꯣꯏꯔꯣꯝꯒꯤꯁꯨ ꯈꯨꯔꯝꯂꯅꯤ ꯑꯗꯨꯒ ꯅꯤꯡꯉꯣꯜꯗꯣ ꯑꯩꯈꯣꯏꯒꯤ ꯁꯥꯒꯩꯗ ꯑꯃꯨꯛ ꯇꯤꯟꯕꯗ ꯑꯌꯥꯕ ꯄꯤꯔꯦ ꯍꯥꯏꯕꯒꯤ ꯆꯠꯅꯕꯤ ꯑꯃ ꯑꯩꯈꯣꯏꯗ ꯑꯗꯨꯝ ꯆꯠꯊꯗꯨꯅ ꯂꯥꯛꯏ ꯑꯗꯨꯒ ꯑꯃꯨꯛ ꯅꯤꯉꯣꯜ ꯀꯩꯅꯣꯗꯣ ꯅꯨꯄꯤꯗꯨ ꯑꯃꯨꯛ ꯂꯨꯍꯣꯡꯕ ꯍꯥꯏꯔꯒ ꯅꯨꯃꯤꯠ ꯑꯃꯃꯨꯛ ꯇꯣꯉꯥꯟꯅ ꯈꯥꯏꯗꯣꯛꯏ ꯑꯗꯨ ꯂꯨꯍꯣꯡꯕ ꯑꯐꯕ ꯑꯗꯒꯤꯗꯤ ꯄꯞꯅ ꯋꯥꯏꯅꯕ ꯃꯌꯥꯝ ꯗꯁꯥ ꯌꯦꯡꯕꯒ ꯍꯥꯏꯅ ꯆꯠꯅꯩ ꯑꯗꯨ ꯇꯧ ꯂꯣꯏꯔꯕ ꯃꯇꯨꯡꯗ ꯑꯐꯕ ꯅꯨꯃꯤꯠ ꯑꯃ ꯈꯜꯂꯒ ꯂꯨꯍꯣꯡꯕꯒꯤ ꯆꯠꯅꯕꯤꯁꯦ ꯄꯥꯡꯊꯣꯛꯏ ꯑꯗꯣ ꯅꯨꯄꯤꯗꯨ ꯂꯨꯍꯣꯡꯂꯕ ꯃꯇꯨꯡ ꯌꯨꯝꯗ ꯃꯧ ꯑꯣꯏꯅ ꯄꯨꯔꯛꯂꯅꯤ ꯑꯗꯣ ꯃꯧ ꯑꯣꯏꯔꯕ ꯃꯇꯨꯡꯗꯒꯤꯗꯤ ꯃꯥꯁꯦ ꯌꯨꯝꯁꯤꯒꯤ ꯃꯄꯨ ꯑꯣꯏꯔꯅꯤ ꯍꯥꯏꯕꯗꯣ ꯑꯗꯨꯒꯤ ꯆꯠꯅꯕꯤ ꯌꯥꯕ ꯑꯗꯣ ꯅꯨꯄꯥ ꯃꯌꯨꯝꯁꯤꯅꯅꯦ ꯅꯨꯄꯤꯁꯤꯡ ꯅꯨꯄꯤꯗꯨ ꯄꯔꯛꯄ ꯃꯠꯗ ꯌꯨꯝꯁꯤꯗ ꯑꯆꯥ ꯑꯊꯛ ꯃꯌꯥꯝ ꯂꯥꯛꯂꯒ ꯂꯥꯡꯂꯒ ꯃꯥꯕꯨ ꯊꯤꯟꯕꯤꯔꯛꯂꯤꯕ ꯃꯌꯥꯝꯗꯣ ꯑꯗꯨꯗ ꯑꯆꯥ ꯑꯊꯛ ꯄꯤꯖꯕꯒꯤ ꯄꯤꯊꯛꯄꯒꯤ ꯑꯗꯒꯤꯗꯤ ꯙꯣꯟ ꯑꯗꯒꯤꯗꯤ ꯄꯦ ꯃꯌꯥꯝ ꯑꯃ ꯈꯣꯡꯂꯒ ꯃꯌꯥꯝꯗꯣ ꯂꯨꯍꯣꯡꯕꯒꯤ ꯗ꯭ꯔꯦꯁ ꯍꯥꯏꯕꯇꯥꯔꯦ ꯑꯩꯈꯣꯏꯒꯤ ꯆꯠꯅꯕꯤ ꯗ꯭ꯔꯦꯁ ꯁꯦꯠꯂꯒ ꯊꯣꯜꯂꯛꯀꯅꯤ ꯑꯗꯨ ꯕꯣꯔꯗꯨꯅ ꯂꯧꯕ ꯆꯠꯄꯅꯤ ꯑꯗꯨꯒ ꯕꯣꯔꯒꯤ ꯃꯄꯥ ꯃꯄꯥ ꯑꯗꯒꯤ ꯃꯔꯨꯞ ꯃꯄꯥꯡ ꯃꯌꯥꯝ ꯇꯧꯔꯒ ꯂꯧꯕ ꯆꯠꯂꯅꯤ ꯑꯗꯨꯒ ꯕꯣꯔꯗꯨ ꯍꯥꯟꯅ ꯏꯟꯈ꯭ꯔꯕ ꯃꯇꯨꯡꯗ ꯀꯩꯅ꯭ꯌꯥꯗꯣ ꯑꯍꯜ ꯂꯃꯟ ꯑꯗꯒꯤꯗꯤ ꯃꯌꯥꯝꯗꯨꯅ ꯇꯧꯔꯒ ꯀꯩꯅ꯭ꯌꯥꯗꯣ ꯑꯃꯨꯛ ꯀꯩꯅ꯭ꯌꯥ ꯃꯣꯏ ꯑꯁꯣꯝꯒꯤ ꯅꯨꯄꯤ ꯃꯌꯨꯝꯒꯤ ꯃꯤ ꯃꯌꯥꯝꯗꯨ ꯇꯧꯔꯒ ꯊꯤꯟꯕꯤꯔꯛꯂꯅꯤ ꯑꯗꯣ ꯑꯗꯨꯃꯥꯏꯅ ꯇꯧꯗꯅ ꯅꯨꯄꯥꯥ ꯃꯌꯨꯝꯗ ꯂꯥꯛꯀꯗꯧꯔꯤꯕ ꯃꯌꯥꯝꯗꯨꯒꯤ ꯑꯆꯥ ꯑꯊꯛ ꯃꯌꯥꯝ ꯁꯤꯜꯂꯒ ꯂꯥꯡꯂꯒ ꯍꯔꯥꯎ ꯇꯌꯥꯝꯅ ꯂꯣꯏꯁꯤꯜꯂꯤ ꯑꯗꯣ ꯅꯨꯄꯤꯗꯣ ꯑꯃꯨꯛ ꯌꯨꯝ ꯌꯧꯔꯛꯂꯕ ꯃꯇꯨꯡꯗ ꯃꯥꯒꯤ ꯐꯤ ꯔꯣꯟ ꯄꯣꯠꯂꯣꯏ ꯍꯥꯏꯕ ꯇꯥꯔꯦ ꯍꯧꯖꯤꯛ ꯀꯥꯟ ꯑꯩꯈꯣꯏꯅ ꯈꯪꯂꯛꯉꯩꯗꯩ ꯁꯤꯖꯤꯟꯅꯔꯛꯂꯤꯁꯦ ꯑꯩꯈꯣꯏꯒꯤ ꯒꯧꯔ ꯗꯔꯃꯥꯒꯤ ꯍꯥꯏꯗꯣꯏꯔꯥ ꯑꯗ ꯄꯣꯠꯂꯣꯏ ꯁꯤꯖꯤꯟꯅꯕꯁꯦ ꯑꯗꯣ ꯄꯣꯠꯂꯣꯏꯗꯣ ꯑꯃꯨꯛ ꯍꯣꯡꯗꯣꯛ ꯍꯣꯡꯖꯤꯟ ꯒꯧꯔꯕ ꯃꯇꯨꯡꯗ ꯃꯃꯥꯟꯅꯕꯤ ꯑꯗꯒꯤ ꯁꯣꯝꯗ ꯃꯆꯤꯟ ꯃꯅꯥꯎ ꯑꯗꯒꯤ ꯂꯩꯃꯤꯟꯅꯔꯤꯕ ꯀꯩꯅꯣ ꯃꯔꯨꯞ ꯃꯄꯥꯡ ꯃꯌꯥꯝꯗꯨꯒ ꯆꯥꯛ ꯆꯥꯃꯤꯟꯅꯍꯜꯂꯅꯤ ꯑꯗꯨꯒ ꯉꯁꯤ ꯍꯥꯏꯕ ꯅꯨꯃꯤꯠꯇꯤ ꯃꯥꯒꯤ ꯂꯩꯐꯝꯁꯦ ꯍꯣꯡꯂꯕꯅꯤ ꯅꯨꯄꯥ ꯃꯌꯨꯝꯗ ꯂꯩꯔꯕꯅꯤ ꯍꯥꯏꯕꯒꯤ ꯑꯁꯤꯒꯨꯝꯕ ꯆꯠꯅꯕꯤ ꯑꯃ ꯂꯩ ꯑꯗꯨꯒ ꯅꯣꯡꯉꯥꯜꯂꯕ ꯑꯃꯨꯛ ꯁꯣ ꯍꯥꯡꯕ ꯍꯥꯏꯗꯅ ꯅꯨꯄꯤ ꯃꯌꯨꯝꯗꯒꯤ ꯑꯃꯨꯛ ꯅꯨꯄꯥ ꯃꯌꯨꯝꯗ

ꯑꯗꯨꯒ ꯀꯔꯤꯒꯨꯝꯕ ꯅꯨꯄꯤ ꯃꯌꯨꯝꯗꯨꯗꯒꯤꯁꯨ ꯅꯨꯄꯥ ꯃꯌꯨꯝꯗꯨꯗ ꯑꯩꯒꯤ ꯏꯆꯥꯁꯦ ꯉꯁꯤ ꯍꯥꯏꯕ ꯅꯨꯃꯤꯠꯇꯒꯤ ꯅꯪꯒꯤ ꯅꯅꯥꯛꯇ ꯌꯥꯝ ꯅꯨꯡꯉꯥꯏꯅ ꯂꯩꯔꯁꯅꯨ ꯑꯗꯨꯒ ꯅꯨꯄꯥ ꯅꯪꯒꯤ ꯌꯨꯝꯁꯤꯗ ꯃꯥꯒꯤ ꯌꯨꯝ ꯑꯣꯏꯖꯔꯁꯅꯨ ꯑꯩꯅ ꯃꯇꯝ ꯈꯔ ꯈꯛꯇ ꯃꯥꯁꯤ ꯁꯦꯟꯅꯔꯝꯕꯅꯤ ꯑꯗꯣ ꯍꯧꯖꯤꯛꯇꯤ ꯑꯃꯨꯛ ꯅꯪꯒꯤ ꯅꯈꯣꯏꯒꯤ ꯁꯤꯒꯤ ꯃꯤ ꯍꯥꯏꯕꯗꯣ ꯑꯣꯏꯔꯕꯅꯤ ꯑꯩꯈꯣꯏꯒ ꯃꯔꯤ ꯑꯃ ꯏꯆꯥꯁꯤꯡꯒꯤ ꯃꯇꯦꯡꯗꯒꯤ ꯃꯔꯤ ꯑꯃ ꯂꯩꯔꯕꯅꯤ ꯍꯥꯏꯔ ꯌꯥꯟꯅꯕ ꯑꯗꯨꯒꯨꯝꯕ ꯆꯠꯅꯕꯤ ꯑꯃ ꯑꯗꯨꯝ ꯍꯧꯖꯤꯛ ꯐꯥꯎꯕ ꯑꯗꯨꯝ ꯆꯠꯊꯅꯗꯨꯅ ꯂꯩ ꯌꯥꯟꯅꯔꯒ ꯃꯤꯄꯨꯝ ꯈꯨꯗꯤꯡꯃꯛꯅ ꯂꯨꯍꯣꯡꯕ ꯍꯥꯏꯕꯁꯦ ꯑꯗꯨꯝ ꯆꯠꯅꯔꯒ ꯂꯩ